ꯑꯋꯥꯡ ꯚꯥꯔꯠꯀ ꯈꯥ ꯚꯥꯔꯠꯀꯁꯦ ꯑꯩꯈꯣꯏꯒꯤ ꯌꯥꯝꯅ ꯀꯩꯗꯧꯕ ꯍꯥꯏꯕꯗꯨ ꯈꯦꯠꯅꯕ ꯃꯌꯥꯝ ꯑꯃ ꯂꯩꯈ꯭ꯔꯦ ꯐꯤꯖꯣꯜꯗ ꯂꯣꯜꯗ ꯆꯤꯟꯖꯥꯛꯇ ꯃꯌꯥꯝ ꯂꯩꯈ꯭ꯔꯦ ꯂꯣꯜꯗ ꯍꯥꯏꯔꯕꯁꯨ ꯃꯈꯣꯏ ꯑꯁꯣꯝꯗ ꯇꯦꯂꯨꯒꯨ ꯀꯅꯥꯗꯥꯒꯨꯝꯕ ꯌꯥꯝꯅ ꯉꯥꯡꯉꯤ ꯁꯥꯎꯠ ꯔꯣꯝꯗꯅ ꯗꯦꯜꯂꯤ ꯂꯣꯝꯗꯅ ꯍꯤꯟꯗꯤꯅ ꯑꯅꯝꯕꯅ ꯉꯥꯡꯉꯤ ꯑꯗꯨ ꯆꯤꯟꯖꯥꯛꯇꯅ ꯑꯩꯈꯣꯏꯒꯤ ꯗꯦꯜꯂꯤ ꯔꯣꯝꯗꯅ ꯇꯟꯅꯆꯤꯡꯕ ꯌꯥꯝꯅ ꯄꯥꯝꯅ ꯆꯥꯅꯩ ꯑꯗꯨꯕꯨ ꯁꯣꯝꯗ ꯁꯥꯎꯠ ꯂꯣꯝꯗꯅ ꯕꯤꯔꯌꯥꯅꯤꯒꯨꯝꯕꯁꯦ ꯌꯥꯝꯅ ꯄꯥꯝꯅ ꯆꯥꯅꯩ ꯐꯤꯖꯣꯜꯗ ꯍꯥꯏꯔꯒꯁꯨ ꯑꯁꯣꯝꯗꯅ ꯈꯣꯡꯒ꯭ꯔꯥꯎꯅ ꯌꯥꯝꯅ ꯅꯝꯅ ꯁꯦꯠꯅꯩ ꯑꯗꯨ ꯁꯣꯝꯗꯗꯤ ꯃꯈꯣꯏꯒꯤ ꯂꯨꯡꯒꯤꯅꯆꯤꯡꯕ ꯀꯌꯥ ꯑꯃꯔꯣꯝꯁꯨ ꯁꯦꯠꯅꯩ ꯑꯗꯨꯒ ꯖꯣꯒ꯭ꯔꯥꯐꯤꯒꯤꯗꯁꯨ ꯌꯥꯝꯅ ꯈꯦꯠꯅꯔꯤ ꯑꯁꯤꯅ ꯂꯥꯏꯔꯤꯛ ꯍꯩꯕꯒꯤ ꯆꯥꯡꯁꯨ ꯑꯩꯈꯣꯏꯒꯤ ꯗꯦꯜꯂꯤꯅꯆꯤꯡꯕ ꯃꯐꯝꯁꯤꯡ ꯗꯦꯜꯂꯤ ꯂꯣꯝꯗꯅ ꯌꯥꯝꯅ ꯑꯋꯥꯡ ꯀꯩꯗꯅ ꯑꯩꯈꯣꯏꯒꯤ ꯑꯋꯥꯡ ꯚꯥꯔꯠꯇꯅ ꯌꯥꯝꯅ ꯍꯦꯜꯂꯤ